ꯑꯩꯅ ꯈ꯭ꯋꯥꯏꯗꯒꯤ ꯄꯥꯝꯕ ꯖꯒꯣꯏꯒꯤ ꯑꯣꯏꯅ ꯌꯨꯇ꯭ꯌꯨꯕ ꯆꯦꯅꯦꯜ ꯅꯠꯇ꯭ꯔꯒ ꯇꯤ ꯚꯤ ꯁꯣ ꯑꯁꯤ ꯑꯩꯅ ꯈ꯭ꯋꯥꯏꯗꯒꯤ ꯄꯥꯝꯕꯁꯦ ꯌꯨꯇ꯭ꯌꯨꯕ ꯆꯦꯅꯦꯜ ꯑꯃ ꯂꯩꯑꯦ ꯑꯁꯤꯗꯣ ꯃꯥꯒꯤ ꯃꯤꯡꯗꯨ ꯋꯥꯟ ꯃꯤꯂꯤꯌꯟ ꯀꯧꯑꯦ ꯑꯁꯤꯗ ꯃꯣꯏꯅ ꯖꯒꯣꯏꯗꯨ ꯐꯖꯅ ꯍꯤꯞ ꯍꯣꯞꯁꯨ ꯁꯥꯏ ꯀ꯭ꯂꯥꯁꯤꯛꯁꯨ ꯂꯣꯏꯅꯃꯛ ꯃꯤꯛꯁ ꯇꯧꯔꯒ ꯁꯥꯕꯅꯤ ꯑꯗꯨ ꯖꯒꯣꯏ ꯑꯁꯤ ꯑꯩꯅ ꯄꯥꯝꯕ ꯈ꯭ꯋꯥꯏꯗꯒꯤ ꯄꯥꯝꯕ ꯆꯦꯅꯦꯜꯈ ꯑꯁꯤꯅꯤ ꯑꯁꯤꯁꯤ ꯃꯣꯏꯁꯦ ꯁꯥꯎꯠ ꯀꯣꯔꯤꯌꯥ ꯈꯣꯏꯅ ꯑꯣꯏꯅ ꯁꯥꯎꯠ ꯀꯣꯔꯤꯌꯥ ꯑꯣꯏꯅ ꯇꯧꯕ ꯃꯥꯜꯂꯦ ꯂꯣꯏꯅꯃꯛ ꯑꯩꯅ ꯎꯕꯁꯦ ꯁꯥꯎꯠ ꯀꯣꯔꯤꯌꯥ ꯃꯤꯅ ꯖꯒꯣꯏ ꯑꯗꯨꯝ ꯁꯥꯕꯅꯤ ꯀꯟꯇꯦꯝꯄꯣꯔꯔꯤ ꯁꯥꯏꯑꯦ ꯀꯣꯔꯣꯒ꯭ꯔꯥꯐꯤ ꯁꯥꯏꯑꯦ ꯃꯣꯏ ꯍꯤꯞ ꯍꯣꯞ ꯁꯥꯏꯑꯑꯦ